ꯍꯜꯂꯣ ꯁꯤꯁꯤ ꯖꯤꯂꯤꯕꯤꯒꯤ ꯔꯦꯁꯇꯨꯔꯦꯟꯗꯨ ꯅꯠꯇ꯭ꯔꯣ ꯑꯗꯣ ꯑꯩꯅ ꯑꯆꯥꯄꯣꯠ ꯈꯔꯥ ꯑꯣꯔꯗꯔ ꯇꯧꯈꯤꯕꯅꯦ ꯑꯗꯨꯗꯨ ꯑꯩꯒꯤ ꯑꯦꯗ꯭ꯔꯦꯁꯇꯨ ꯂꯥꯜꯈ꯭ꯔꯦ ꯑꯣꯟꯊꯣꯛꯄ ꯌꯥꯒꯗ꯭ꯔꯣ ꯑꯣ ꯑꯗꯨ ꯑꯣꯏꯗꯤ ꯀꯣꯍꯜꯂꯣ ꯁꯤꯁꯦ ꯖꯤꯂꯤꯕꯤꯒꯤ ꯔꯦꯁꯇꯨꯔꯦꯟꯗꯨ ꯅꯠꯇ꯭ꯔꯣ ꯑꯗꯣ ꯑꯩꯅ ꯑꯆꯥꯄꯣꯠ ꯈꯔ ꯑꯣꯔꯗꯔ ꯇꯧꯈꯤꯕꯅꯦ ꯑꯗꯨꯗꯨ ꯑꯩꯒꯤ ꯑꯦꯗ꯭ꯔꯦꯁꯇꯨ ꯂꯥꯜꯈ꯭ꯔꯦ ꯑꯣꯟꯊꯣꯛꯄ ꯌꯥꯒꯗ꯭ꯔꯣ ꯑꯣ ꯑꯗꯨ ꯑꯣꯏꯔꯗꯤ ꯀ꯭ꯋꯥꯛꯇꯥ ꯈꯨꯃꯟ ꯍꯥꯞꯈꯤꯕꯗꯣ ꯑꯗꯨꯗꯣ ꯂꯥꯜꯂꯦ ꯀ꯭ꯋꯥꯛꯇꯥ ꯁꯥꯕꯜ ꯂꯩꯀꯥꯏꯗ ꯑꯣꯏꯅ ꯊꯤꯟꯕꯤꯔꯛꯑꯣ